ꯃꯅꯤꯄꯨꯔꯁꯤ ꯀꯂꯥꯗ ꯌꯥꯝꯅ ꯑꯋꯥꯡꯕ ꯊꯥꯛꯇ ꯂꯩꯕ ꯂꯝꯅꯤ ꯃꯅꯤꯄꯨꯔꯒꯤ ꯁꯥꯟꯅꯔꯣꯏꯁꯤꯡ ꯀꯌꯥꯅ ꯃꯌꯥꯝꯗ ꯃꯥꯂꯦꯝꯗ ꯃꯅꯤꯄꯨꯔꯤ ꯃꯆꯥꯁꯤꯡꯒꯤ ꯁꯛ ꯇꯥꯛꯏ ꯃꯅꯤꯄꯨꯔꯒꯤ ꯒꯣꯜ ꯃꯦꯗꯜꯁꯤꯡ ꯂꯩꯕꯤꯔꯛꯄ ꯑꯩꯈꯣꯏꯒꯤ ꯃꯃꯤꯡ ꯑꯣꯏꯅ ꯄꯟꯖꯔꯕꯗ ꯁꯔꯤꯇꯥ ꯃꯦꯔꯤ ꯀꯣꯝ ꯃꯤꯔꯥꯕꯥꯏ ꯃꯈꯣꯏ ꯃꯌꯥꯝ ꯑꯁꯤꯅ ꯒꯣꯜ ꯂꯧꯔꯛꯄꯗ ꯑꯩꯈꯣꯏ ꯌꯥꯝꯅ ꯍꯔꯥꯎꯕ ꯅꯨꯡꯥꯏꯕ ꯐꯣꯡꯗꯣꯛꯆꯔꯤ